ꯑꯩꯅ ꯊꯣꯡꯂꯤꯕ ꯆꯥꯛ ꯏꯟꯁꯥꯡꯁꯦ ꯑꯗꯨꯝ ꯑꯩꯅ ꯍꯩꯅꯕ ꯍꯥꯎꯅꯕ ꯃꯑꯣꯡꯗ ꯊꯣꯡꯖꯩ ꯑꯗꯨꯗꯨꯒ ꯏꯁꯥꯒꯤ ꯑꯣꯏꯅ ꯑꯗꯨꯝ ꯍꯩꯅꯕ ꯊꯣꯡꯉꯦ ꯑꯗꯣ ꯀꯔꯤꯒꯨꯝꯕ ꯀꯥꯟꯗ ꯍꯩꯇꯕ ꯌꯥꯎꯔꯛꯑꯁꯨ ꯌꯨꯇ꯭ꯌꯨꯞ ꯅꯠꯇ꯭ꯔꯒ ꯑꯩꯒꯤ ꯅꯦꯅꯦꯗ ꯍꯪꯉꯒ ꯑꯗꯨꯝ ꯍꯥꯎꯅꯕ ꯍꯩꯅꯕ ꯏꯁꯥꯒꯤ ꯑꯣꯏꯅ ꯑꯗꯨꯝ ꯊꯣꯡꯉꯦ